ꯀꯩꯀꯩ ꯌꯦꯟꯁꯥꯡ ꯅꯥꯄꯤ ꯄꯣꯠ ꯀꯩꯀꯩ ꯌꯥꯎꯒꯦ

ꯁꯤ ꯏꯃꯥ ꯃꯥꯔꯀꯦꯠꯁꯦ

ꯀꯩꯅꯣꯗꯤ ꯉꯥꯒꯨꯝꯕꯗꯤ ꯍꯦꯟꯖꯥꯡ ꯅꯥꯄꯤꯅ ꯀꯩꯀꯩ ꯐꯪꯕ ꯑꯩꯅ ꯍꯥꯏꯕꯗꯤ ꯁꯤꯖꯟꯒꯤ ꯑꯣꯏꯕ ꯂꯣꯏꯅ ꯐꯪꯉꯦ ꯁꯤꯅꯤꯅꯦ ꯑꯗꯣ ꯄ꯭ꯔꯥꯏꯁꯁꯤꯗꯤ ꯑꯇꯣꯞꯄ ꯐꯤꯔꯣꯜ ꯀꯩꯀꯩꯗꯤ ꯁꯤꯒꯤ ꯏꯃꯥ ꯃꯥꯔꯀꯦꯠꯁꯤꯗ ꯂꯣꯏꯅ ꯐꯪꯕꯤꯕ꯭ꯔꯥ ꯆꯥꯛ ꯆꯥꯔꯕꯣ ꯀꯩꯀꯩ ꯃꯊꯦꯜ ꯆꯥꯔꯒꯦ ꯃꯊꯪꯗ ꯑꯃꯨꯛ ꯇꯧꯖꯔꯛꯑꯒꯦ ꯊꯝꯃꯒꯦ